ꯑꯥ ꯍꯜꯂꯣ ꯑꯦ ꯏꯇꯥꯎ ꯅꯪ ꯐꯣꯟ ꯈꯪꯍꯧꯗꯅ ꯇꯧꯔꯛꯄꯁꯦ ꯑꯩ ꯄꯨꯛꯅꯤꯡ ꯌꯥꯝ ꯅꯨꯡꯁꯤꯒ꯭ꯔꯦꯗ ꯅꯪ ꯀꯔꯥꯏ ꯂꯩꯕꯅꯣ ꯅꯍꯥꯟꯗꯒꯤ ꯎꯗꯕꯁꯤꯕꯨ ꯊꯥꯃꯨꯛ ꯍꯦꯜꯂꯦꯅꯦ ꯑꯁ ꯃꯔꯨꯞ ꯅꯪꯒ ꯎꯅꯔꯔꯣꯏꯗ꯭ꯔꯅ ꯑꯩꯗꯤ ꯄꯥꯈꯠꯂꯝꯃꯤ ꯅꯪ ꯕꯥꯏ ꯊꯣꯛꯂꯛꯑꯕꯣ ꯅꯪ ꯀꯔꯝ ꯀꯥꯟꯗ ꯊꯣꯛꯂꯛꯑꯦꯕ ꯅꯪ ꯄꯥꯎꯁꯨ ꯄꯤꯔꯛꯇꯕ ꯀꯔꯝꯕ ꯃꯔꯨꯞꯅꯣ ꯅꯪꯕꯣ ꯑꯁ ꯑꯩꯅ ꯑꯉꯥꯡꯈꯣꯏꯗꯁꯨ ꯍꯪꯉꯛꯏ ꯑꯥ ꯏꯇꯥꯎꯗꯨ ꯌꯣꯛꯂꯛꯑꯕꯖꯥꯠꯂ ꯎꯕꯔꯥ ꯆꯠꯄ ꯆꯠꯄ ꯊꯣꯛꯄꯗ ꯑꯝꯇ ꯌꯦꯡꯎ ꯑꯩꯍꯥꯛꯁꯤ ꯃꯥ ꯌꯥꯝ ꯈꯧꯔꯥꯡꯅ ꯉꯥꯏ ꯂꯩꯔꯦ ꯑꯗ ꯅꯪꯒ ꯑꯩꯒ ꯇꯧꯃꯤꯟꯅꯒꯗꯕ ꯊꯕꯛ ꯈꯔꯁꯤ ꯑꯩꯈꯣꯏꯅꯤ ꯍꯥꯟꯅ ꯍꯥꯏꯅꯈꯤꯕꯗꯣ ꯑꯥ ꯑꯗꯨꯁꯨ ꯂꯩꯕ ꯑꯗꯒꯤ ꯑꯃ ꯇꯧꯕ ꯈꯪꯗꯦ ꯒ꯭ꯌꯥꯟ ꯇꯥꯗꯦ ꯍꯟꯗꯛꯀꯤ ꯑꯩꯈꯣꯏꯒꯤ ꯏꯗꯨꯜ ꯐꯤꯇꯔꯁꯦ ꯀꯃꯥꯏꯅ ꯇꯧꯁꯤꯅꯣ ꯑꯥ ꯔꯦꯗꯤ ꯂꯩꯔꯦ ꯑꯩ ꯆꯠꯅꯤꯡꯕ ꯃꯐꯝ ꯌꯥꯎꯕ ꯑꯗꯨꯒꯤ ꯏꯇꯥꯎ ꯌꯥꯎꯗꯃꯤꯅ ꯑꯩꯍꯥꯛꯁꯨ ꯏꯇꯣꯝꯇ ꯆꯠꯄꯗꯨ ꯑꯩ ꯒꯥꯔꯤꯗꯨꯗ ꯆꯤꯔꯤꯛ ꯆꯤꯔꯤꯛ ꯆꯠꯄꯗꯣ ꯅꯨꯡꯉꯥꯏꯇꯗꯅ ꯂꯩꯔꯕ ꯑꯩꯈꯣꯏꯒꯤ ꯍꯧꯖꯤꯛꯇ ꯃꯆꯤꯟ ꯇꯨꯝꯈꯠꯂꯛꯏꯕ ꯑꯩꯈꯣꯏꯒꯤ ꯏꯀꯣ ꯒꯥꯔꯗꯦꯟ ꯍꯥꯏꯅꯦ ꯃꯐꯝ ꯀꯔꯥꯏ ꯂꯩꯕꯅꯣ ꯈꯪꯗꯦ ꯑꯥ ꯑꯣ ꯑꯗꯨꯗ ꯑꯝꯇ ꯑꯗꯒꯤ ꯏꯀꯣ ꯒꯥꯔꯗꯦꯟꯗ ꯑꯝꯇ ꯏꯇꯥꯎꯅ ꯑꯩꯁꯤ ꯄꯨꯕꯤꯗ꯭ꯔꯗꯤ ꯑꯩꯁꯤ ꯋꯥꯈꯟꯁꯦ ꯌꯥꯝ ꯅꯨꯡꯉꯥꯏꯔꯣꯏꯗꯣꯔꯦ ꯑꯥ ꯑꯗꯣ ꯑꯉꯥꯡ ꯈꯣꯏꯒꯤ ꯄꯣꯠ ꯆꯩꯕꯨ ꯂꯩꯔꯕꯣ ꯑꯥ ꯑꯗꯣ ꯁꯤꯗꯒꯤ ꯂꯩꯔꯛꯑꯕꯣ ꯅꯪ ꯑꯗꯒꯤ ꯑꯇꯣꯞꯄ ꯗꯤꯜꯂꯤꯗꯒꯤ ꯅꯠꯇ꯭ꯔꯒ ꯅꯁꯥꯅ ꯂꯩꯔꯤꯕ ꯃꯐꯝꯗꯨꯗꯒꯤ ꯂꯩꯔꯛꯑꯕꯣ ꯑꯩꯁ ꯋꯥꯏ ꯁꯪꯉꯦ ꯏꯇꯥꯎ ꯑꯗꯨꯅ ꯑꯩꯗꯤ ꯑꯉꯥꯡ ꯈꯣꯏ ꯄꯨꯈꯠꯂꯒ ꯑꯥ ꯈꯦꯠꯅꯩ ꯈꯦꯠꯅꯩ ꯑꯗꯒꯤ ꯄꯨꯊꯣꯛꯔꯛꯄ ꯍꯥꯏꯕꯁꯤꯇꯕꯨ ꯃꯐꯝꯁꯤꯒꯤ ꯃꯤꯅ ꯄꯥꯝꯖꯩꯑꯕ ꯑꯥ ꯑꯗꯨ ꯈꯪꯗꯦ ꯏꯇꯥꯎ ꯌꯦꯡꯉꯦ ꯑꯃ ꯂꯩꯌꯦ ꯑꯗꯨ ꯂꯨꯄꯥ ꯂꯤꯁꯤꯡ ꯑꯥ ꯍꯨꯝꯗ꯭ꯔꯥꯉꯥ ꯍꯥꯏꯌꯦ ꯑꯩꯅ ꯑꯁ ꯃꯁꯤ ꯌꯥꯝꯃꯜꯂꯤ ꯈꯔ ꯑꯩ ꯀꯩꯗꯧꯔꯒꯦꯅ ꯃꯃꯟꯗꯤ ꯆꯞ ꯆꯥꯕꯗꯤ ꯑꯩ ꯍꯨꯜꯂꯝꯗꯦꯕ ꯏꯇꯥꯎ ꯉꯥꯏꯔꯤꯅꯦꯕ ꯑꯥ

ꯑꯁ ꯑꯗꯨꯁꯨ ꯑꯗꯅꯤꯅꯦꯍꯦ ꯏꯇꯥꯎ ꯅꯪꯕꯨ ꯒꯥꯔꯤꯅ ꯆꯠꯂꯕꯗꯤ ꯀꯨꯏꯔꯣꯏ ꯑꯩꯈꯣꯏꯒꯤ ꯀꯔꯤꯑꯌꯦ ꯑꯩꯈꯣꯏꯒꯤ ꯀꯔꯤ ꯀꯔꯤ ꯀꯔꯤ ꯀꯩꯕꯨꯜ ꯂꯝꯖꯥꯎꯗꯅꯤ ꯍꯥꯏꯔꯤꯅꯦꯍꯦ ꯂꯝꯖꯥꯎꯗꯅꯤꯅꯦꯍꯦ

ꯀꯩꯕꯨꯜ ꯂꯝꯖꯥꯎꯗ ꯑꯗ ꯑꯥ ꯑꯩꯒꯤ ꯕꯥꯂꯦꯅꯣꯁꯤ ꯍꯌꯦꯡ ꯑꯩ ꯑꯉꯥꯡ ꯈꯣꯏꯕꯨ ꯆꯥꯝꯊꯣꯛꯍꯜꯂꯒꯦ ꯑꯗꯣ ꯑꯩ ꯇꯩꯊꯣꯀꯍꯜꯂꯒꯦ ꯏꯇꯥꯎ ꯅꯪ ꯍꯌꯦꯡ ꯅꯪ ꯂꯥꯛꯑꯣꯀꯣ ꯅꯪ ꯂꯥꯛꯄ ꯉꯥꯏꯔꯃꯤ ꯑꯩ ꯌꯥꯝꯅ ꯈꯧꯔꯥꯡꯅ ꯑꯩ ꯃꯊꯥ ꯁꯥꯔꯝꯅꯤ ꯅꯪ ꯂꯥꯛꯇꯕꯗꯒꯤ ꯑꯥ ꯑꯗꯨ ꯏꯗꯀꯤ ꯅꯥꯃꯥꯁꯤꯅ ꯀꯔꯥꯏꯔꯣꯝꯗ ꯌꯥꯎꯁꯤ ꯍꯥꯏꯔꯤꯃꯣ ꯏꯗꯤꯒꯥꯗ ꯌꯥꯎꯗꯣꯔꯤꯕ꯭ꯔꯥ ꯑꯗꯒꯤ ꯃꯁꯖꯤꯠ ꯑꯆꯧꯕꯗ ꯌꯥꯎꯗꯣꯏꯔꯣ ꯏꯗꯤꯒꯥꯗꯤ ꯈꯔ ꯂꯥꯞꯄꯦ

ꯑꯩꯗꯤ ꯏꯇꯥꯎꯒꯤ ꯏꯇꯥꯎꯅ ꯑꯄꯥꯝꯕꯗꯨ ꯑꯩꯒꯤ ꯀꯨꯔꯇꯥ ꯄꯥꯏꯖꯃꯥꯗꯨ ꯂꯩꯍꯟꯒꯦꯅ ꯑꯄꯥꯝꯕꯗꯨ ꯈꯜꯍꯟꯒꯦꯅ ꯑꯩ ꯂꯩꯗꯗꯅ ꯉꯥꯏꯔꯤꯅꯤꯀꯣ ꯑꯗꯣ ꯅꯪ ꯉꯁꯤꯗꯤ ꯐꯖꯅ ꯅꯪ ꯉꯁꯤꯗꯤ ꯌꯧꯔꯛꯄ ꯀꯨꯏꯗ꯭ꯔꯤꯕꯅꯤꯅ ꯊꯣꯛꯄꯁꯨ ꯑꯥ ꯀꯨꯏꯗ꯭ꯔꯤꯃꯤꯅꯀꯣ ꯉꯁꯤ ꯐꯖꯅ ꯄꯣꯊꯥꯔꯣ ꯑꯗꯨꯒ ꯍꯌꯦꯡꯒꯨꯝꯕ ꯅꯪ ꯀꯥꯞꯊꯣꯔꯣꯗꯅ

ꯑꯣ ꯀꯔꯥꯏꯗꯅꯣ ꯑꯁ ꯐꯖ ꯐꯖꯕ ꯌꯣꯟꯕ꯭ꯔꯣ ꯏꯇꯥꯎ ꯑꯦꯁ ꯑꯗꯨꯗꯤ ꯑꯩꯁ ꯀꯔꯤ ꯅꯨꯄꯤꯒꯤꯅꯣꯍꯦ ꯀꯣꯟꯅ ꯂꯩꯒꯗꯝꯃꯤ ꯑꯩꯒꯤꯗꯨ ꯍꯥꯟꯅ ꯂꯩꯔꯨꯒꯤꯁꯤꯁꯦ ꯏꯇꯥꯎ ꯍꯣꯏ ꯌꯥꯏ ꯑꯗꯨꯁꯨ ꯑꯗꯨ ꯑꯣ ꯌꯥꯝ ꯐꯖꯔꯗꯤ ꯍꯦꯛꯇ ꯃꯐꯝꯗꯨꯗ ꯍꯦꯛꯇ ꯀꯧꯗꯧꯔꯗꯝꯅꯤ ꯑꯗꯒꯤ ꯑꯦꯁ ꯑꯩꯁꯨ ꯍꯟꯗꯛꯁꯤ ꯄꯩꯁꯥ ꯆꯤꯟꯗꯅ ꯑꯩꯒꯤ ꯒꯥꯔꯤ ꯑꯅꯤ ꯁꯨꯕꯗꯣ ꯑꯃ ꯀꯦꯔꯦꯇꯥꯗꯨ ꯌꯣꯟꯊꯣꯛꯑꯒ ꯕꯥꯂꯦꯅꯣꯗꯨ ꯂꯩꯍꯧꯕꯅꯦꯕ ꯑꯥ ꯑꯗꯨꯗꯨꯅ ꯑꯩꯁꯤ ꯃꯊꯥꯁꯤ ꯈꯤꯇꯪꯗꯤ ꯐꯔꯤꯃꯤ ꯑꯗꯒꯤ ꯍꯧꯖꯤꯛ ꯁꯤꯒꯤꯅ ꯁꯤꯒꯤ ꯑꯥ ꯀꯩꯗꯧꯈ꯭ꯔꯅꯤ ꯑꯗꯨꯒ ꯂꯥꯛꯀꯗꯧꯕ ꯁꯤꯒꯤꯕꯨ ꯀꯨꯔꯕꯥꯅꯤ ꯇꯧꯗꯣꯏꯔꯣ

ꯑꯗꯨꯅ ꯅꯣꯏ ꯅꯨꯄꯤꯗꯤ ꯃꯄꯥꯝ ꯆꯠꯀꯅꯤ ꯍꯥꯏꯔꯤꯕꯣ ꯑꯩꯍꯥꯛꯀꯤꯗꯤ ꯑꯩꯍꯥꯛ ꯀꯨꯔꯕꯥꯅꯤ ꯇꯧꯒꯅꯤ ꯑꯩ ꯁꯜ ꯑꯥ ꯑꯣꯗꯔ ꯇꯧꯕ ꯍꯧꯒ꯭ꯔꯃꯤ ꯑꯥ ꯑꯗꯨ ꯏꯗꯤꯒꯥꯁꯤ ꯑꯗꯨꯝ ꯃꯁꯖꯤꯗ ꯑꯆꯧꯕ ꯏꯗꯤꯒꯥ ꯅꯃꯥꯖ ꯁꯣꯟꯕꯁꯤꯗꯤ ꯃꯁꯖꯤꯗ ꯑꯆꯧꯕꯗ ꯑꯗꯨꯝ ꯇꯧꯔꯁꯤꯀꯣ ꯎꯝ ꯑꯥ ꯑꯗꯒꯤ ꯒꯥꯔꯤꯗꯤ ꯑꯩꯈꯣꯏꯒꯤ ꯅꯪꯒꯤ ꯅꯨꯄꯤꯗꯨꯕꯨ ꯑꯉꯥꯡ ꯅꯨꯄꯤꯗꯨꯕꯨ ꯃꯄꯥꯝ ꯆꯠꯀꯅꯤ ꯍꯥꯏꯔꯤꯔꯣ ꯏꯇꯥꯎ ꯃꯈꯣꯏꯁꯤꯡꯁꯦ ꯇꯜ ꯌꯥꯎꯗꯗꯤ ꯅꯤꯡꯉꯥꯏ ꯊꯥꯡꯕꯅꯤꯀꯣ ꯏꯇꯥꯎꯅ ꯑꯥꯗ ꯂꯩꯔꯨꯕꯒꯤ ꯈꯪꯗꯕꯩꯅꯤꯀꯣ ꯅꯇꯨ ꯅꯆꯥ ꯍꯨꯟꯗꯣꯛꯑꯝꯃꯒ ꯅꯪꯗꯤ ꯊꯕꯛꯀꯤꯅꯤꯅ ꯑꯗꯥ ꯀꯨꯏꯅ ꯂꯩꯊꯣꯛꯎꯔꯦ ꯑꯗꯨꯅ ꯈꯪꯗꯃꯤ ꯇꯟ ꯌꯥꯎꯗꯃꯤꯅ ꯆꯠꯇꯃꯤꯀꯣ ꯃꯈꯣꯏꯁꯦ ꯅꯤꯡꯉꯥꯏ ꯌꯥꯝ ꯊꯥꯡꯕꯅꯤ ꯑꯦ ꯍꯩꯅꯤ ꯃꯈꯣꯏꯗꯤ ꯃꯃꯥꯟꯅꯕꯤ ꯈꯔ ꯑꯗꯨꯝ ꯀꯧꯁꯤꯜꯂꯒ ꯐꯨꯗꯨꯕꯨ ꯇꯧꯔꯒ ꯇꯜ ꯂꯤꯁꯤꯡ ꯑꯃ ꯍꯧꯕ ꯀꯥꯗꯨ ꯀꯨꯏꯕꯖꯥꯠ ꯅꯠꯇꯦꯗ ꯑꯗꯨꯒꯤꯁꯨ ꯃꯊꯛꯇꯅꯦ ꯏꯇꯥꯎ ꯇꯥꯕꯔꯣ ꯑꯗꯨꯒꯤꯁꯨ ꯃꯊꯛꯇ ꯇꯟꯗꯨꯇ ꯅꯠꯇꯦꯅꯦ ꯃꯈꯣꯏꯗꯤ ꯌꯣꯕꯤ ꯂꯐꯣꯏ ꯑꯗꯒꯤ ꯔꯁ ꯒꯨꯂꯥ ꯍꯥꯏꯃꯤ ꯑꯗꯒꯤ ꯖꯤꯂꯤꯕꯤ ꯍꯥꯏꯃꯤ ꯈꯥꯖꯨꯔ ꯍꯥꯏꯃꯤ ꯑꯗꯒꯤ ꯌꯨꯕꯤ ꯀꯗꯨ ꯑꯃ ꯑꯅꯤꯅꯀꯥ ꯌꯥꯗꯃꯤ ꯏꯇꯥꯎ ꯑꯩꯍꯥꯛ ꯏꯗ ꯂꯥꯛꯄꯁꯤꯗꯅꯦ ꯃꯊꯥ ꯌꯥꯝ ꯁꯥꯔꯃꯤꯗ ꯃꯈꯣꯏꯒꯤ ꯂꯣꯏ ꯑꯁ ꯌꯥꯝ ꯆꯪꯉꯣꯏ ꯄꯣꯂꯥꯡ ꯑꯅꯤꯍꯨꯝꯀ ꯄꯨꯕꯅꯤꯗ ꯃꯈꯣꯏꯗꯤ ꯌꯥꯔꯗꯤ ꯌꯨꯕꯤꯗꯣ ꯃꯈꯣꯏꯗꯤ ꯕꯣꯔꯥꯗ ꯑꯣꯏꯅ ꯄꯨꯔꯒꯦꯅ ꯈꯟꯕꯅꯤꯗ ꯃꯈꯣꯏꯗꯤ ꯁꯦꯕ ꯀꯣꯝꯂꯥ ꯀꯔꯁꯦ ꯏꯇꯥꯎ ꯃꯊꯥ ꯌꯥꯝ ꯁꯥꯕꯅꯤꯗ ꯂꯨꯄꯥ ꯂꯤꯁꯤꯡ ꯃꯔꯤꯅꯀꯗꯤ ꯃꯅꯝ ꯅꯝꯗꯃꯤꯗ ꯑꯗꯨ ꯑꯗꯒꯤ ꯏꯇꯥꯎ ꯃꯈꯣꯏꯗꯤ ꯑꯇꯣꯞꯄ ꯑꯩꯈꯣꯏꯒꯤ ꯆꯦꯡ ꯑꯩꯈꯣꯏ ꯊꯣꯏꯕꯤ ꯐꯧꯒꯨꯝꯕ ꯂꯩꯔꯤꯗꯅ ꯑꯊꯣꯠꯄ ꯆꯦꯡ ꯁꯤꯅꯀ꯭ꯔꯥ ꯌꯥꯗꯃꯤꯗ ꯆꯥꯛꯍꯥꯎ ꯍꯥꯟꯅ ꯑꯣꯗꯔ ꯇꯧꯗ꯭ꯔꯗꯤ ꯍꯦꯛꯇ ꯌꯥꯗꯃꯤ ꯅꯤꯡꯉꯥꯏ ꯍꯦꯛꯇ ꯊꯥꯡꯕꯅꯤꯗ ꯃꯈꯣꯏꯗꯤ ꯑꯁ ꯌꯥꯗ꯭ꯔꯦ ꯌꯥꯗ꯭ꯔꯦ ꯌꯥꯗ꯭ꯔꯦ ꯑꯁ

ꯌꯥꯗꯃꯤ ꯌꯥꯗꯃꯤ ꯌꯥꯗꯦ ꯏꯗꯁꯦ ꯈꯪꯗꯦ ꯒ꯭ꯌꯥꯟ ꯇꯥꯗꯦ ꯇꯧꯔꯤꯁꯦ ꯑꯗꯒꯤ ꯑꯩ ꯑꯩꯗꯤ ꯏꯗꯇꯗꯤ ꯀꯔꯤ ꯇꯧꯗꯧꯔꯤ ꯊꯣꯡꯒꯗꯧꯔꯤ ꯌꯦꯜꯂ ꯁꯜꯂ ꯍꯥꯃꯦꯡꯂ ꯑꯣꯍꯣ ꯑꯗꯨꯒ ꯑꯃꯅ ꯃꯄꯥꯝ ꯆꯠꯄ ꯀꯥꯟꯗꯗꯤ ꯏꯇꯥꯎ ꯑꯃꯁꯨ ꯂꯩꯍꯧꯔꯤꯅꯦꯍꯦ ꯏꯇꯥꯎ ꯑꯍꯥꯟꯕꯅꯤꯅ ꯅꯪ ꯉꯥꯎꯅꯤꯅꯦ

ꯃꯈꯣꯏꯗꯤ ꯃꯄꯥꯝ ꯑꯦ ꯉꯁꯤ ꯍꯌꯦꯡ ꯏꯗ ꯑꯣꯏꯔꯒꯗꯤ ꯉꯁꯤꯒꯨꯝꯕ ꯌꯦꯟꯒꯨꯝꯕ ꯂꯦꯜꯂꯒꯗꯤ ꯀꯝꯕ ꯃꯇꯝꯗ ꯃꯐꯩ ꯑꯃ ꯌꯥꯎꯍꯜꯂꯨ ꯃꯈꯣꯏꯗꯤ ꯃꯐꯩ ꯌꯥꯎꯗ꯭ꯔꯁꯨ ꯑꯗꯨꯏꯁꯨ ꯅꯤꯡꯉꯥꯏ ꯊꯥꯡꯕꯅꯤꯅꯦ ꯑꯍꯣꯏ ꯑꯍꯜ ꯂꯃꯟꯒꯤ ꯑꯥ ꯄꯨꯅꯦꯅ ꯃꯐꯩ ꯑꯃ ꯌꯥꯎꯍꯟꯕꯅꯤ ꯒ꯭ꯌꯥꯟ ꯇꯥꯗꯦ ꯎꯝ ꯆꯠꯅꯕꯤ ꯑꯃ ꯑꯣꯏꯕꯅꯦ ꯀꯥꯎꯗꯅꯒ ꯀꯥꯝꯊꯣꯛꯎꯔꯕ ꯃꯈꯣꯏꯗꯤ ꯍꯦꯛꯇ ꯏꯁꯧ ꯀꯥꯔꯛꯄꯅꯤ ꯕꯦꯔꯥ ꯑꯃ ꯇꯧꯕꯅꯤ ꯑꯗꯨꯅ ꯏꯇꯥꯎ ꯑꯍꯥꯟꯕꯅꯤꯅ ꯄꯨꯉꯥꯎ ꯉꯥꯎꯅꯤ ꯍꯥꯏꯔꯤꯁꯤꯅꯤ ꯑꯩ ꯅꯣꯡꯃ ꯂꯥꯛꯀꯦꯁꯦ ꯑꯗꯨꯒꯤ ꯀꯨꯔꯕꯥꯅꯤꯒꯨꯗꯨ ꯀꯨꯔꯕꯥꯅꯤꯒꯨꯗꯨ ꯏꯇꯥꯎ ꯁꯜ ꯑꯣꯏꯅ ꯗꯥꯏꯔꯦꯛ ꯑꯃ ꯇꯧꯒꯦ ꯍꯥꯏꯔꯤꯕꯣ ꯅꯠꯇ꯭ꯔꯒ ꯁꯤꯌꯌꯥꯔꯗ ꯇꯧꯒꯦ ꯍꯥꯏꯔꯤꯕ꯭ꯔꯣ ꯑꯩꯗꯤ ꯑꯩꯗꯤ ꯀꯔꯤ ꯇꯧꯔꯅꯤ ꯃꯤꯒ ꯄꯛꯁꯤꯟꯅꯕꯁꯤ ꯇꯧꯔꯣꯏꯒꯦ ꯏꯇꯣꯝꯇ ꯇꯧꯔꯖꯔꯒꯦ ꯑꯥ ꯑꯗꯨꯅ ꯑꯗꯨꯅ ꯃꯥꯒꯤ ꯊꯝꯃꯣꯏ ꯁꯦꯡꯉꯝꯒꯅꯤ ꯈꯪꯗꯦ ꯁꯦꯡꯉꯝꯃꯣꯏ ꯈꯪꯗꯦ ꯑꯩꯒꯤ ꯄꯩꯁꯥꯗꯨ ꯑꯔꯦꯝꯕꯗ ꯇꯥꯅꯤ ꯈꯪꯗꯦ ꯇꯥꯔꯣꯏ ꯈꯪꯗꯦ ꯑꯗꯨ ꯏꯃꯣꯟ ꯁꯦꯡꯅ ꯑꯃꯈꯛ ꯗꯥꯏꯔꯦꯛ ꯃꯗꯨꯅ ꯂꯨꯄꯥ ꯂꯤꯁꯤꯡ ꯌꯥꯡꯈꯩ ꯍꯨꯝꯐꯨ ꯄꯤꯔꯅ ꯃꯗꯨꯅ ꯑꯩꯍꯥꯛꯀꯤ ꯄꯨꯟꯁꯤ ꯃꯨꯠꯄ ꯌꯥꯕ ꯄꯣꯠ ꯅꯠꯇꯦꯁꯦ ꯄꯩꯁꯥꯗꯨꯗꯤ ꯄꯩꯁꯥꯗꯨꯗꯤ ꯇꯥꯟꯕꯗ ꯐꯪꯕ ꯄꯣꯠꯅꯤ

ꯑꯥ ꯑꯦ ꯄꯩꯁꯥꯗꯨꯗꯤ ꯏꯇꯥꯎ ꯇꯥꯟꯕꯗ ꯑꯥ ꯀꯔꯤꯗ ꯐꯪꯕ ꯄꯣꯠꯅꯤ ꯄꯩꯁꯥꯗꯨꯗꯤ ꯑꯁ ꯏꯇꯥꯎ ꯑꯗꯨꯅ ꯇꯂꯕ ꯂꯨꯄꯥ ꯂꯤꯁꯤꯡ ꯍꯨꯝꯗ꯭ꯔꯥ ꯃꯔꯐꯨ ꯆꯥꯔꯒ ꯑꯗꯨꯌꯥꯝ ꯅꯤꯡꯍꯟꯅꯕ ꯍꯧꯅꯗꯦꯗ ꯑꯗꯨꯅ ꯑꯥ ꯑꯥ ꯍꯟꯗꯛ ꯏꯗꯁꯦ ꯑꯩ ꯑꯣ ꯑꯣ ꯂꯐꯨꯄꯥꯠ ꯇꯦꯔꯥꯒꯨꯝꯕ ꯑꯗꯒꯤ ꯂꯧꯀꯣꯏꯄꯥꯠ ꯀꯨꯝꯕ ꯑꯩ ꯆꯠꯇ꯭ꯔꯤꯗ ꯑꯃ ꯐꯥꯎꯕ ꯏꯇꯥꯎ ꯍꯥꯟꯅꯒꯤ ꯍꯩꯀꯛꯇꯨꯕꯨ ꯀꯔꯥꯏꯗ ꯐꯪꯕꯅꯣꯅꯦꯍꯦ

ꯑꯥ ꯑꯥ ꯑꯗꯨ ꯏꯗ ꯅꯨꯃꯤꯠꯁꯦ ꯑꯗ ꯏꯗ ꯅꯨꯃꯤꯠꯁꯦ ꯏꯇꯥꯎ ꯅꯨꯄꯤ ꯈꯣꯏ ꯑꯉꯥꯡ ꯈꯣꯏ ꯀꯔꯤꯗ ꯉꯟꯅ ꯃꯄꯥꯝ ꯆꯠꯍꯟꯈ꯭ꯔꯦꯗꯅ ꯏꯇꯥꯎ ꯑꯩꯒꯤ ꯒꯥꯔꯤꯗꯨꯗ ꯍꯦꯛꯇ ꯀꯣꯏꯔꯁꯦ ꯍꯟꯗꯛꯇꯤ ꯑꯦꯁ ꯁꯨꯃꯥꯏꯅ ꯆꯠꯍꯟꯒꯗꯝꯅꯤ ꯐꯖꯅ ꯇꯧꯒꯗꯝꯅꯤ ꯆꯍꯤ ꯑꯝꯗ ꯑꯃꯨꯛ ꯅꯣꯡ ꯐꯥꯗꯣꯛ ꯂꯥꯛꯄ ꯄꯣꯠꯅꯤ ꯃꯊꯪ ꯑꯥ ꯄꯨꯟꯁꯤ ꯊꯥꯟꯕꯤꯔꯒ ꯐꯪꯒꯅꯤ ꯐꯪꯉꯣꯏ ꯈꯪꯄꯣꯟꯇꯦ ꯑꯦ ꯅꯠꯇ꯭ꯔꯣ ꯍꯟꯗꯛ ꯑꯥ ꯃꯔꯝ ꯆꯥꯅ ꯑꯥ ꯑꯥ ꯈꯔ ꯇꯧꯁꯦ ꯑꯁ ꯒ꯭ꯌꯥꯟ ꯇꯥꯗꯦꯗ ꯏꯇꯥꯎ ꯈꯪꯗꯦꯗ ꯀꯨꯔꯕꯥꯅꯤꯁꯨ ꯌꯥꯎꯁꯤꯟꯒꯦ ꯇꯧꯔꯤ ꯑꯉꯥꯡꯒꯤ ꯐꯤꯁꯨ ꯂꯩꯗ꯭ꯔꯤ ꯏꯁ ꯉꯝꯍꯟꯒꯗꯝꯅꯤ ꯃꯄꯨꯅ ꯉꯝꯍꯟꯒꯗꯝꯅꯤꯁꯦ ꯑꯩꯈꯣꯏꯒꯨꯝꯅ ꯉꯝꯄꯣꯟꯇꯦꯗ ꯒ꯭ꯌꯥꯟ ꯇꯥꯕꯖꯥꯠ ꯅꯠꯇꯦ ꯒ꯭ꯌꯥꯟ ꯇꯥꯗꯦ ꯑꯣ ꯑꯗꯨꯗꯤ ꯋꯥꯔꯤꯁꯨ ꯀꯩꯗꯧꯔꯦ ꯇꯨꯝꯅꯤꯡꯉꯝꯃꯅꯤ ꯏꯇꯥꯎꯁꯨ ꯑꯥ ꯊꯕꯛ ꯆꯠꯊꯣꯛꯎꯏ ꯍꯥꯏꯔꯃꯤꯅ ꯑꯗꯨꯗꯤ ꯑꯥ ꯍꯌꯦꯡ ꯏꯗ ꯃꯌꯥꯗ ꯑꯃꯨꯛ ꯋꯥꯔꯤ ꯁꯥꯟꯅꯔꯁꯤꯅꯦ

ꯑꯥ ꯏꯇꯥꯎ ꯊꯝꯃꯒꯦꯀꯣ ꯑꯣꯀꯦ ꯑꯣꯀꯦ ꯑꯣꯀꯦ ꯒꯨꯗꯕꯥꯏ